ꯈꯨꯗꯣꯡ ꯆꯥꯗꯕꯁꯤꯡ ꯍꯥꯏꯕ ꯇꯔꯒꯗꯤ ꯍꯥꯏꯕꯗꯤ ꯍꯧꯖꯤꯛ ꯄꯣꯠ ꯄꯣꯠ ꯑꯃ ꯂꯩꯕ ꯂꯥꯛꯄ ꯃꯇꯝꯗ ꯄꯩꯁꯥ ꯁꯨꯔꯛꯇꯕ ꯌꯥꯎꯋꯤ ꯄꯩꯁꯥ ꯁꯨꯔꯛꯇꯕꯗꯣ ꯑꯩꯈꯣꯏꯅ ꯃꯤꯅꯨꯡꯁꯤ ꯌꯦꯡꯉꯒ ꯑꯩꯈꯣꯏꯅ ꯄꯩꯁꯥꯗ ꯇꯥꯊꯣꯛꯑꯒ ꯄꯤꯔꯒ ꯀꯣꯟꯅ ꯄꯩꯁꯥ ꯍꯟꯖꯤꯜꯂꯛꯇꯕ ꯑꯗꯨꯗꯒꯤ ꯄꯣꯠ ꯑꯃ ꯑꯩꯈꯣꯏ ꯑꯦꯛꯁꯄꯥꯏꯔꯤ ꯆꯠꯄ ꯃꯇꯝꯗ ꯄꯣꯠꯁꯦ ꯑꯦꯛꯁꯄꯥꯏꯔꯤ ꯆꯠꯄ ꯃꯇꯝꯗ ꯑꯩꯈꯣꯏꯅ ꯍꯟꯒꯦ ꯍꯥꯏꯔꯁꯨ ꯍꯦꯛꯇ ꯈꯨꯗꯛꯇ ꯌꯥꯗꯕ ꯄꯩꯁꯥꯁꯦ ꯄꯩꯁꯥꯁꯦ ꯌꯥꯝ ꯂꯩꯔꯒ ꯇꯧꯖꯕ ꯑꯣꯏꯕ ꯇꯔꯒꯗꯤ ꯑꯃꯨꯛ ꯐꯕ ꯄꯩꯁꯥꯁꯤ ꯌꯥꯝ ꯂꯩꯖꯗꯅ ꯑꯩꯈꯣꯏꯅ ꯐꯥꯔꯃꯁꯤ ꯐꯝꯖꯕꯅꯤꯅ ꯑꯗꯨꯃꯥꯏꯅ ꯇꯧꯕ ꯃꯇꯝꯗ ꯑꯩꯈꯣꯏꯗ ꯈꯤꯇꯪ ꯈꯨꯗꯣꯡꯆꯥꯗꯕ ꯐꯪꯉꯤ ꯈꯨꯗꯣꯡꯆꯥꯗꯕ ꯃꯥꯏꯌꯣꯛꯅꯩ ꯑꯗꯨꯇꯁꯨ ꯅꯠꯇꯅ ꯑꯩꯈꯣꯏꯅ ꯈꯨꯟꯗ ꯀꯩꯗ ꯐꯝꯖꯕꯅꯤꯅ ꯑꯩꯈꯣꯏꯗꯤ ꯍꯣꯜ ꯁꯦꯜꯗꯒꯤ ꯄꯣꯠꯁꯦ ꯂꯧꯔꯅꯤ ꯍꯣꯜ ꯁꯦꯜꯗꯒꯤ ꯄꯣꯠꯁꯦ ꯄꯩꯁꯥ ꯇꯔꯛꯑꯣ ꯍꯥꯏꯕꯗꯤ ꯌꯥꯔꯣꯏ ꯑꯩꯈꯣꯏꯅ ꯁꯣꯝꯗ ꯌꯣꯟꯕ ꯌꯣꯟꯕ ꯃꯇꯝꯗꯗꯤ ꯄꯩꯁꯥ ꯇꯥꯎ ꯄꯩꯁꯥ ꯇꯥꯎ ꯍꯥꯏꯅ ꯍꯥꯏꯔꯒ ꯄꯩꯁꯥꯁꯦ ꯁꯨꯝ ꯇꯥꯔꯥ ꯌꯣꯜꯂꯅꯤ ꯑꯩꯈꯣꯏꯒꯤꯗꯗꯤ ꯀꯥꯟꯅꯕ ꯍꯥꯏꯕꯕꯨ ꯀꯔꯤꯝꯇ ꯂꯩꯇ꯭ꯔꯦ ꯑꯩꯈꯣꯏꯅ ꯐꯝꯖꯔꯤꯕ ꯐꯥꯔꯃꯁꯤꯗꯤ ꯀꯥꯟꯅꯕꯒꯤ ꯐꯝꯕ ꯅꯠꯇ꯭ꯔꯦ ꯑꯩꯈꯣꯏꯗꯤ ꯃꯌꯥꯝꯒꯤ ꯃꯤꯅꯨꯡꯁꯤꯗ ꯌꯦꯡꯂꯒ ꯐꯝꯕ ꯍꯥꯏꯕꯗꯨ ꯇꯥꯔꯦ ꯑꯗꯨꯗꯒꯤ

ꯄꯩꯁꯥꯁꯦ ꯍꯦꯟꯅ ꯇꯥꯊꯣꯛꯑꯒ ꯄꯤꯈꯤꯕꯒ ꯇꯨꯡꯗ ꯑꯩꯈꯣꯏꯅ ꯃꯇꯨꯡꯗ ꯄꯩꯁꯥꯁꯦ ꯑꯃꯨꯛ ꯍꯟꯖꯤꯜꯂꯛꯇꯕ ꯍꯟꯖꯤꯜꯂꯛꯇꯕꯟ ꯃꯔꯝ ꯑꯣꯏꯔꯒ ꯑꯩꯈꯣꯏꯗꯗꯤ ꯁꯣꯝꯗꯗꯤ ꯌꯣꯟꯖꯔꯤꯕ ꯈꯔꯁꯤꯗꯤ ꯑꯩꯈꯣꯏꯅ ꯄꯩꯁꯥꯒꯤ ꯁꯦꯟꯗꯣꯡꯒꯤ ꯌꯣꯟꯖꯕꯅꯤ ꯁꯦꯟꯗꯣꯡꯗꯣ ꯐꯪꯗ꯭ꯔꯕꯅꯤꯅ ꯑꯩꯈꯣꯗꯗꯤ ꯀꯥꯟꯅꯗꯕ ꯁꯤꯒꯨꯝꯕ ꯃꯥꯏꯌꯣꯛꯅꯕ ꯀꯌꯥ ꯑꯦꯛꯁꯄꯥꯏꯔꯤ ꯑꯣꯏꯔꯛꯄ ꯑꯗꯒꯤ ꯅꯦꯆꯔꯅ ꯍꯥꯏꯕꯗꯤ ꯈꯨꯗꯝ ꯑꯣꯏꯅ ꯏꯁꯤꯡꯒ ꯆꯥꯎꯁꯤꯜꯂꯛꯄ ꯃꯇꯝꯗ ꯑꯩꯈꯣꯏ ꯗꯨꯀꯥꯟ ꯊꯨꯝꯈꯤꯕ ꯈꯣꯠꯈꯤꯕ ꯃꯌꯥꯝ ꯌꯥꯎꯏ ꯑꯗꯨꯁꯨ ꯑꯩꯈꯣꯏꯅ ꯃꯥꯡꯉꯦ ꯃꯥꯡꯕꯗꯨꯁꯨ ꯑꯩꯈꯣꯏꯅ ꯀꯃꯥꯏꯅ ꯀꯅꯥꯗ ꯍꯜꯂꯨ ꯍꯥꯏꯔꯨꯅꯤ ꯁꯤꯒꯨꯝꯕ ꯈꯨꯗꯣꯡ ꯆꯥꯗꯕꯁꯦ ꯑꯗꯨꯝ ꯃꯥꯏꯌꯣꯛꯅꯩ